ꯖꯦꯔꯣ ꯐꯥꯏꯚ ꯖꯦꯔꯣ ꯑꯩꯠ ꯇꯨ ꯊꯥꯎꯖꯟ ꯇꯨ ꯖꯦꯔꯣ ꯁꯤꯛꯁ ꯖꯦꯔꯣ ꯁꯚꯦꯟ ꯇꯨ ꯊꯥꯎꯖꯟ ꯅꯥꯏꯟ ꯖꯦꯔꯣ ꯑꯩꯠ ꯖꯦꯔꯣ ꯅꯥꯏꯟ ꯇꯨ ꯊꯥꯎꯖꯟ ꯁꯤꯛꯁꯇꯤꯟ ꯖꯦꯔꯣ ꯁꯚꯦꯟ ꯖꯦꯔꯣ ꯑꯩꯠ ꯇꯨ ꯊꯥꯎꯖꯟ ꯇ꯭ꯋꯦꯟꯇꯤ ꯖꯦꯔꯣ ꯐꯣꯔ ꯖꯦꯔꯣ ꯐꯥꯏꯚ ꯇꯨ ꯊꯥꯎꯖꯟ ꯇ꯭ꯋꯦꯟꯇꯤ ꯐꯣꯔ